ꯑꯩꯈꯣꯏꯅ ꯈꯨꯟꯗꯥꯔꯤꯕ ꯃꯐꯝ ꯑꯁꯤ ꯋꯥꯇꯔ ꯁꯄ꯭ꯂꯥꯏ ꯔꯤꯒꯨꯂꯔ ꯑꯣꯏꯗꯦ ꯄꯨꯈ꯭ꯔꯤ ꯇꯨꯔꯦꯟꯒꯤ ꯏꯁꯤꯡ ꯐꯠꯇꯦ ꯑꯁꯤꯅ ꯃꯔꯝ ꯑꯣꯏꯔꯒ ꯏꯁꯤꯡꯒꯤ ꯑꯋꯥꯕ ꯄ꯭ꯔꯖꯥꯁꯤꯡꯅ ꯃꯥꯌꯣꯛꯅꯩ ꯃꯐꯝ ꯑꯁꯤꯗ ꯍꯦꯟꯄꯝꯒꯤ ꯗꯔꯀꯥꯔ ꯑꯣꯏ ꯑꯩꯅ ꯆꯍꯤ ꯀꯌꯥꯗꯒꯤ ꯍꯦꯟꯄꯝꯗ ꯃꯤꯌꯥꯝ ꯃꯤ ꯃꯌꯥꯝꯅ ꯂꯥꯏꯟ ꯂꯦꯡꯗꯨꯅ ꯏꯁꯤꯡ ꯂꯧꯕ ꯊꯦꯡꯅꯩ ꯀꯥꯂꯦꯟ ꯊꯥꯗ ꯄꯨꯈ꯭ꯔꯤ ꯑꯃꯗꯤ ꯇꯨꯔꯦꯜꯒꯤ ꯏꯁꯤꯡ ꯏꯀꯪ ꯀꯪꯉꯤ